ꯒꯨꯗ ꯏꯕꯤꯅꯤꯡ ꯁꯥꯔ ꯍꯣꯏ ꯍꯟꯗꯛ ꯆꯨꯔꯥꯆꯥꯟꯄꯨꯔꯒꯤ ꯆꯤꯜꯗ꯭ꯔꯦꯟ ꯄꯥꯛꯇ ꯆꯠꯀꯗꯧꯕ ꯑꯦꯛꯁꯀꯔꯁꯟꯗꯣ ꯀꯔꯤ ꯀꯔꯤ ꯆꯪꯒꯗꯣꯏꯅꯣ

ꯑꯗꯨ ꯃꯤꯡ ꯏꯈꯠꯂꯒ ꯄꯤꯔꯛꯂꯒꯦ ꯍꯣꯏ ꯑꯩꯈꯣꯏ ꯀ꯭ꯂꯥꯁꯀꯤ ꯁꯦꯛꯁꯟꯒꯤ ꯑꯣꯏꯅ ꯆꯠꯀꯦꯅ ꯈꯟꯕ ꯃꯈꯣꯏꯅ ꯍꯥꯏꯕꯗꯣ ꯑꯗꯨꯗ ꯆꯠꯀꯗꯧꯕꯒꯤ ꯂꯤꯁꯇꯣ ꯁꯥꯔꯗ ꯄꯤꯔꯛꯂꯒꯦ ꯇꯧꯕ ꯍꯣꯏ ꯏꯁꯇꯨꯗꯦꯟꯁꯤꯡꯗꯨ ꯂꯣꯏꯅ ꯑꯌꯥꯕ ꯄꯤꯔꯦ ꯃꯈꯣꯏꯅ ꯑꯣ ꯍꯣꯏ ꯑꯗꯨ ꯑꯗꯨ ꯑꯩꯈꯣꯏ ꯆꯠꯄꯗ ꯆꯥꯛ ꯁꯨꯝꯗꯨ ꯁꯤꯟꯗꯣꯏꯔꯣ ꯑꯗꯣ ꯀꯃꯥꯏꯅ ꯇꯧꯗꯣꯏꯅꯣ ꯑꯗꯨꯗꯣ

ꯍꯣꯏ ꯌꯥꯒꯅꯤ ꯑꯗꯨ ꯍꯌꯦꯡ ꯑꯩ ꯃꯤꯡ ꯄꯤꯈꯠꯂꯒꯦꯀꯣ ꯁꯥꯔ ꯌꯥꯝ ꯅꯨꯡꯉꯥꯏꯖꯔꯦ ꯁꯥꯔ